ꯍꯜꯂꯣ ꯀꯗꯥꯏꯗ ꯂꯩꯕꯒꯦ ꯅꯪ ꯑꯗꯨ ꯁꯨꯛꯎ ꯎꯗ꯭ꯔꯦꯅꯦ ꯍꯧꯖꯤꯛꯀꯥꯟꯗꯤ ꯅꯪꯁꯦ ꯑꯣ ꯑꯩꯗꯤ ꯑꯥ ꯑꯔꯥꯞꯄꯗ ꯅꯪ ꯀꯣꯏꯕꯒꯨꯝꯕ ꯆꯠꯈ꯭ꯔꯕ ꯍꯥꯏꯅ ꯈꯟꯕꯅꯤꯅꯦ ꯁꯨꯛꯎ ꯎꯗ꯭ꯔꯦ ꯍꯥꯏꯅ ꯈꯜꯂꯕ

ꯍꯣꯏ ꯀꯣ ꯑꯁꯦꯡꯕ ꯍꯧꯖꯤꯛꯀꯥꯟꯒꯤ ꯀ꯭ꯂꯥꯏꯃꯦꯠꯁꯤꯗꯤ ꯑꯗꯨ ꯍꯧꯖꯤꯛ ꯋꯤꯟꯇꯔꯗꯒꯤ ꯍꯦꯛ ꯁ꯭ꯄꯔꯤꯡ ꯍꯧꯒꯦ ꯇꯧꯕꯀꯥꯟꯗ ꯑꯗꯨꯗ ꯑꯃꯨꯛꯀ ꯃꯤ ꯃꯌꯥꯝ ꯅꯥꯔꯛꯈꯤꯒꯅꯤꯗꯣ ꯑꯗꯨ ꯑꯁꯦꯡꯕ ꯎꯝ ꯑꯗꯨ ꯅꯪ ꯀꯔꯤꯅꯣꯝꯃ ꯅꯥꯕꯗꯤ ꯀꯔꯃꯥꯏꯅ ꯇꯧꯔꯤꯒꯦ ꯑꯗꯨ ꯑꯣ

ꯎꯝ ꯍꯣꯏ ꯍꯣꯏ ꯅꯠꯇ꯭ꯔꯗꯤ ꯀꯣꯏꯔꯛꯑꯣ ꯑꯩꯈꯣꯏ ꯌꯨꯝꯗ ꯀꯣꯏꯔꯛꯑꯣ ꯀ꯭ꯂꯥꯏꯃꯦꯠ ꯆꯦꯟꯖꯀꯤꯗꯤ ꯀ꯭ꯂꯥꯏꯃꯦꯠ ꯆꯦꯟꯖꯀꯤ ꯗꯤꯁꯀꯁ ꯇꯧꯁꯦ ꯍꯥꯏꯕꯅꯤꯗ ꯑꯗꯨ ꯍꯧꯖꯤꯛꯁꯤ ꯑꯗꯨꯝ ꯑꯗꯨꯝ ꯇꯧꯈ꯭ꯔꯦꯅꯦ ꯍꯣꯏ ꯑꯣ ꯑꯁ ꯑꯁꯦꯡꯕ ꯍꯧꯖꯤꯛꯀꯥꯟꯒꯤ ꯅꯣꯡꯁꯤꯗꯤ ꯑꯁ ꯅꯍꯥꯟꯗꯨꯗꯤ ꯅꯣꯡ ꯈꯨꯆꯨꯗꯨ ꯑꯗꯨꯒ ꯂꯥꯏꯠꯅ ꯂꯥꯛꯇꯕꯒ ꯑꯗꯨꯃꯥꯏꯅ ꯇꯧꯗꯨꯗꯤ ꯌꯥꯝ ꯇꯜꯂꯦ ꯑꯁꯦꯡꯕ ꯑꯁꯦꯡꯕ ꯎ ꯄꯥꯝꯕꯤ ꯊꯥꯅꯤꯡꯉꯥꯏ ꯑꯗꯨꯒꯨꯝꯕꯁꯨ ꯑꯗꯨ ꯁ꯭ꯀꯤꯝ ꯅꯤꯅꯤꯡꯉꯥꯏ ꯑꯩꯈꯣꯏ ꯀꯥꯡꯄꯣꯛꯄꯤ ꯗꯤꯁꯇ꯭ꯔꯤꯛꯀꯤ ꯗꯤ ꯁꯤ ꯗꯁꯨ ꯑꯦꯄ꯭ꯔꯣꯁ ꯇꯧꯕꯅ ꯐꯒꯅꯤ ꯍꯣꯏ ꯑꯗꯨꯃꯥꯏꯅ ꯇꯧꯔꯗꯤ ꯑꯗꯨꯝ ꯍꯥꯏꯕꯗꯤ ꯐꯣꯔꯦꯁ ꯂꯥꯛꯎꯀꯣ ꯂꯥꯛꯄꯗꯤ ꯑꯗꯨꯝ ꯂꯥꯛꯄꯅꯤꯅ ꯎ ꯄꯥꯝꯕꯤꯒꯨꯝꯕꯁꯦ ꯑꯩꯈꯣꯏꯅ ꯐꯖꯅ ꯑꯃꯨꯛꯀ ꯊꯥꯍꯧꯗꯕꯒꯤꯅꯦ ꯍꯥꯏꯕ ꯅꯠꯇ꯭ꯔꯗꯤ ꯂꯥꯛꯄꯗꯤ ꯌꯥꯝꯅ ꯂꯥꯛꯀꯅꯦꯕ ꯎꯝ ꯍꯣꯏ ꯑꯦ ꯅꯪ ꯁꯨꯛꯎ ꯎꯗꯕꯒꯤ ꯀꯔꯝ ꯍꯥꯏꯅ ꯇꯧꯔꯤꯕ꯭ꯔꯥ ꯍꯥꯏꯅ ꯑꯗꯨꯝ ꯍꯪꯂꯛꯄꯅꯤꯀꯣ ꯑꯩꯒꯤꯗꯗꯤ ꯐꯥꯔꯒ ꯃꯤꯅꯤꯠ ꯑꯍꯨꯝ ꯑꯣ ꯑꯣ ꯅꯪꯒꯤ ꯐꯥꯗ꯭ꯔꯤ ꯌꯥꯔꯦ ꯑꯗꯨꯗꯤꯀꯣ ꯊꯝꯃꯦ ꯍꯧꯖꯤꯛꯇꯤ ꯅꯪꯒꯤ ꯑꯣꯏꯔꯦ ꯅꯪ ꯇꯧꯔꯛꯑꯣ ꯑꯊꯨꯕꯗ